ꯕꯦꯠꯁꯤꯠ ꯍꯥꯏꯕ ꯄꯣꯠ ꯑꯁꯤ ꯌꯨꯝ ꯑꯃ ꯄꯥꯟꯕꯗ ꯆꯪꯗ꯭ꯔꯕ ꯌꯥꯗ꯭ꯔꯕ ꯄꯣꯠꯁꯛ ꯑꯃꯅꯤ ꯈ꯭ꯋꯥꯏꯗꯒꯤ ꯃꯔꯨ ꯑꯣꯏꯕ ꯄꯣꯠꯁꯛꯁꯤꯡꯒꯤ ꯃꯅꯨꯡꯗ ꯕꯦꯠꯁꯤꯠꯁꯤꯁꯨ ꯑꯃꯅꯤ ꯕꯦꯠꯁꯤꯠ ꯑꯁꯤ ꯈꯥꯏꯗꯒꯤ ꯃꯔꯨ ꯑꯣꯏꯕ ꯑꯣꯏꯔꯤꯕꯒꯤ ꯃꯔꯝꯗꯤ ꯑꯩꯈꯣꯏꯅ ꯐꯃꯨꯡ ꯊꯥꯔꯒ ꯇꯨꯝꯕ ꯃꯇꯝꯗ ꯕꯦꯗ ꯃꯊꯛꯇꯨꯗ ꯃꯦꯇ꯭ꯔꯦꯁ ꯃꯊꯛꯇꯨꯗ ꯀꯣꯛ ꯍꯦꯛꯇ ꯍꯤꯞꯆꯤꯟꯕ ꯌꯥꯗꯦ ꯐꯤ ꯑꯃ ꯊꯥꯔꯒ ꯅꯠꯇꯔꯒꯅ ꯄꯣꯠ ꯑꯃ ꯊꯥꯔꯒ ꯍꯤꯞꯀꯗꯧꯔꯤꯕꯅꯤ ꯑꯗꯨꯒꯤ ꯄꯣꯠ ꯑꯗꯨꯕꯨ ꯑꯩꯈꯣꯏꯅ ꯕꯦꯠꯁꯤꯠ ꯍꯥꯏꯅ ꯈꯟꯅꯩ ꯄꯣꯠꯇꯨ ꯊꯥꯗꯅ ꯍꯤꯞꯄꯕꯗꯤ ꯑꯩꯈꯣꯏꯗ ꯑꯦꯖꯃꯥ ꯀꯔꯤ ꯀꯔꯤ ꯑꯇꯣꯞꯄ ꯂꯥꯏꯅꯥꯅꯆꯤꯡꯕ ꯂꯥꯛꯄ ꯌꯥꯏ ꯍꯥꯏꯅ ꯑꯩꯈꯣꯏꯅ ꯂꯧꯏ ꯑꯗꯨꯒ ꯕꯦꯠꯁꯤꯠꯁꯤ ꯈ꯭ꯋꯥꯏꯗꯒꯤ ꯃꯔꯨ ꯑꯣꯏꯔꯤꯕꯒꯤ ꯃꯔꯝꯗꯤ ꯑꯃꯨꯛꯀꯁꯨ ꯍꯦꯟꯅ ꯀꯥ ꯑꯃ ꯗꯦꯀꯣꯔꯦꯁꯟ ꯇꯧꯕꯗ ꯀꯥ ꯑꯗꯨꯅ ꯏꯔꯨ ꯂꯨꯔꯒ ꯂꯩꯕ ꯃꯇꯝꯗ ꯕꯦꯗꯁꯤꯠ ꯍ꯭ꯋꯥꯏꯠꯀꯨꯝꯕ ꯊꯥꯕ ꯃꯇꯝꯗ ꯕꯦꯗꯁꯤꯠꯇꯨ ꯃꯣꯠꯅ ꯎꯔꯕꯗꯤ ꯀꯥꯗꯨꯒꯤ ꯑꯔꯨꯕ ꯃꯈꯩꯗꯨ ꯄꯨꯂꯞ ꯕꯦꯠꯁꯤꯠꯇꯨꯅ ꯃꯔꯝ ꯑꯣꯏꯔꯒ ꯃꯥꯡꯍꯗꯧꯔꯤꯕꯅꯤ ꯑꯗꯨꯒ ꯀꯥ ꯑꯃꯗꯨ ꯈꯔ